ꯍꯜꯂꯣ ꯀꯥ ꯁꯤꯖꯦ ꯀꯩꯅꯣ ꯑꯣꯏꯒꯗꯣꯏ ꯅꯠꯇ꯭ꯔꯣ ꯋꯥꯒ ꯌꯣꯟꯕ ꯀꯩꯅꯣꯗꯣ ꯊꯣꯏꯕꯗꯣ ꯑꯣꯏꯒꯗꯣꯏ ꯅꯠꯇ꯭ꯔꯣ ꯀꯩꯅꯣ ꯇꯧꯕꯅꯤ ꯋꯥꯁꯦ ꯍꯧꯖꯤꯛ ꯋꯥꯁꯤ ꯂꯩꯕ ꯈꯔ ꯄꯥꯝꯕ ꯑꯗꯨꯒꯤ ꯋꯥꯗꯣ ꯈꯔ ꯂꯩꯒꯦ ꯇꯧꯕꯅꯦ ꯑꯗꯣ ꯋꯥꯁꯦ ꯀꯃꯥꯏ ꯀꯃꯥꯏꯅ ꯇꯧꯕꯅꯣ ꯍꯥꯏꯔꯤꯁꯦ ꯀꯩꯅꯣꯗ ꯋꯥꯁꯦ ꯀꯔꯝ ꯀꯔꯝꯕ ꯀꯃꯥꯏ ꯀꯃꯥꯏꯅ ꯇꯧꯕ ꯋꯥ ꯐꯪꯒꯦꯕ ꯑꯩꯅ ꯍꯥꯏꯕꯗꯤ ꯀꯩꯅꯣ ꯐꯪꯒꯗ꯭ꯔꯣ ꯋꯥ ꯁꯅꯩꯕꯤ ꯋꯥ ꯐꯪꯒꯗ꯭ꯔꯣ ꯑꯩꯅ ꯄꯥꯝꯃꯤꯁꯦ ꯁꯅꯩꯕꯤꯅꯦꯕꯀꯣ ꯑꯗꯣ ꯁꯅꯩꯕꯤ ꯋꯥ ꯂꯩꯒꯗ꯭ꯔꯕ ꯑꯗꯨ ꯀꯌꯥ ꯀꯌꯥ ꯄꯩꯁꯥꯁꯦ ꯀꯌꯥ ꯀꯌꯥ ꯑꯣꯏꯒꯗꯣꯏꯅꯣ ꯍꯥꯏꯕꯗꯤ ꯋꯥ ꯑꯃꯗ ꯁꯦ ꯂꯨꯄꯥ ꯀꯌꯥ ꯀꯌꯥ ꯆꯤꯡꯒꯗꯣꯏꯅꯣ ꯅꯪꯒꯤ ꯋꯥꯁꯤꯗꯤ ꯌꯥꯝ ꯍꯣꯡꯕꯖꯥꯠꯅꯤꯅꯦ ꯑꯇꯩꯗꯒꯤꯗꯤ ꯌꯥꯝ ꯊꯤꯅ ꯍꯣꯡꯉꯦꯍꯦ ꯑꯗꯨꯗꯤ ꯅꯉꯣꯟꯗꯒꯤ ꯂꯩꯕ ꯇꯥꯔꯦ ꯎꯝ

ꯋꯥꯗꯤ ꯑꯆꯧꯕꯔꯣ ꯅꯠꯇ꯭ꯔꯒ ꯋꯥꯗꯤ ꯃꯆꯥꯔꯣ ꯀꯔꯃꯥꯏꯅ ꯇꯧꯕꯒꯦ ꯋꯥ ꯑꯆꯧꯕ ꯄꯥꯝꯕ ꯋꯥ ꯑꯆꯧꯕ ꯋꯥ ꯆꯅꯤꯃꯨꯛꯇꯪ ꯗꯔꯀꯥꯔ ꯑꯣꯏꯕ ꯑꯩꯈꯣꯏꯒꯤ ꯀꯩꯅꯣ ꯇꯧꯕ꯭ꯔꯣ ꯋꯥꯒꯤꯁꯦ ꯑꯃꯗ ꯂꯨꯄꯥ ꯀꯨꯟꯊ꯭ꯔꯥ ꯍꯥꯏꯕ ꯅꯠꯇ꯭ꯔꯣ ꯑꯆꯧꯕꯗ ꯑꯗꯨꯗꯤ ꯋꯥ ꯆꯅꯤꯃꯨꯛꯇꯪ ꯑꯗꯨꯝ ꯋꯥꯁꯦ ꯌꯥꯟꯅꯒꯗꯣꯏꯔꯥ ꯅꯠꯇ꯭ꯔꯒ ꯑꯗꯨꯝ ꯌꯥꯜꯂꯒ ꯌꯥꯟꯅꯒꯗꯧꯕꯗꯤ ꯃꯥꯜꯂꯦꯀꯣ ꯌꯥꯜꯂꯒꯗꯤ ꯑꯗꯨꯝ ꯊꯝꯕ ꯀꯪꯖꯤꯟꯕ ꯈꯣꯠꯄ ꯑꯝꯗꯤ ꯂꯩꯔꯦ ꯑꯗꯣ ꯅꯨꯃꯤꯠ ꯀꯌꯥꯅꯤꯃꯨꯛ ꯆꯪꯒꯅꯤ ꯋꯥꯁꯦ ꯆꯅꯤꯃꯨꯛ ꯆꯅꯤꯃꯨꯛ

ꯑꯗꯨꯗꯤ ꯅꯨꯃꯤꯠ ꯃꯉꯥꯅꯤꯃꯨꯛ ꯆꯪꯉꯗꯤ ꯋꯥꯁꯦ ꯀꯔꯃꯥꯏꯅ ꯇꯧꯕꯅꯣ ꯗꯦꯂꯤꯚꯔꯤ ꯁꯨꯝ ꯊꯤꯟꯕꯤꯔꯛꯀꯗꯣꯏꯔꯥ ꯅꯠꯇ꯭ꯔꯒ ꯑꯩꯈꯣꯏ ꯏꯁꯥ ꯂꯥꯛꯑꯒ ꯂꯧꯖꯗꯣꯏꯔꯥ

ꯍꯣꯏ ꯌꯥꯏ ꯀꯔꯤꯁꯨ ꯀꯩꯅꯣ ꯅꯠꯇꯦꯗ ꯀꯔꯤꯁꯨ ꯌꯥꯝ ꯂꯥꯞꯄ ꯅꯠꯇꯦꯗ ꯑꯗꯨꯝ ꯌꯥꯅꯤꯗ ꯊꯤꯜꯂꯛꯄꯒꯤ ꯑꯗꯨꯗꯤ ꯊꯤꯜꯂꯛꯄꯒꯤ ꯆꯥꯔꯆꯁꯨ ꯂꯧꯒꯗꯣꯏꯔꯣ ꯅꯠꯇ꯭ꯔꯒ ꯁꯨꯝ ꯀꯔꯃꯥꯏꯅ ꯇꯧꯕꯅꯣ ꯋꯥ ꯑꯃꯗ ꯀꯨꯟꯊ꯭ꯔꯥ ꯀꯨꯟꯊ꯭ꯔꯥ ꯑꯗꯨꯗꯤ ꯋꯥ ꯆꯅꯤꯗꯗꯤ ꯄꯩꯁꯥꯗꯣ ꯑꯗꯨꯝ ꯇꯥꯔꯦ ꯑꯗꯨꯗꯤ ꯊꯤꯜꯂꯛꯄꯒꯤꯅ ꯀꯃꯥꯏ ꯀꯃꯥꯏꯅ ꯇꯧꯕꯒꯦ ꯄꯩꯁꯥ ꯅꯨꯡꯁꯥ

ꯎꯝ ꯎꯝ ꯎꯝ ꯑꯗꯨꯗꯤ ꯅꯨꯃꯤꯠ ꯃꯉꯥꯅꯤꯅꯦꯕꯀꯣ ꯉꯁꯤ ꯇꯥꯡ ꯑꯣ ꯑꯗꯨꯝ ꯌꯥꯅꯤ ꯅꯨꯃꯤꯠ ꯃꯉꯥꯅꯤ ꯑꯣꯏꯕ ꯇꯥꯔꯒꯗꯤ ꯑꯩꯁꯨ ꯀꯩꯅꯣ ꯇꯧꯒꯗꯕꯅꯦꯕ ꯌꯨꯝ ꯁꯥꯕꯒꯤ ꯌꯨꯝ ꯁꯤꯃꯦꯟ ꯃꯊꯛ ꯍꯩꯕꯒꯤ ꯉꯥꯛꯄꯒꯤꯅꯦꯕꯀꯣ ꯑꯗꯨꯒꯤ ꯋꯥꯁꯦ ꯈꯤꯇꯪ ꯈꯤꯇꯪꯗꯤ ꯊꯨꯕꯤꯔꯛꯑꯣ ꯅꯨꯃꯤꯠ ꯃꯉꯥꯅꯤ ꯍꯥꯏꯅ ꯍꯥꯏꯔꯤꯁꯦ ꯈꯤꯇꯪ ꯇꯦꯟꯖꯟꯕꯤꯕ ꯌꯥꯕ꯭ꯔꯥ ꯌꯥꯔꯒꯗꯤ ꯌꯦꯡꯕꯤꯔꯣ ꯑꯗꯣ ꯈꯤꯇꯪ ꯑꯊꯨꯕꯗ ꯄꯥꯝꯃꯦ ꯍꯥꯏꯕꯇꯥꯔꯦ ꯑꯗꯣ ꯋꯥꯁꯦ ꯁꯥꯅꯩꯕꯤ ꯅꯠꯇꯕ ꯋꯥ ꯑꯇꯣꯞꯄꯗꯤ ꯂꯩꯕ꯭ꯔꯥ ꯑꯗꯨ ꯑꯣꯏꯔꯒꯅ ꯋꯥꯁꯦ ꯋꯥꯒꯤꯁꯦ ꯀꯔꯃꯥꯏꯅ ꯇꯧꯕꯅꯣ ꯋꯥꯒꯤ ꯐꯥꯔꯝ ꯇꯧꯋꯦ ꯍꯥꯏꯔꯤꯁꯦ ꯁꯨꯝ ꯆꯥꯔꯅ ꯇꯧꯔꯒ ꯇꯧꯔꯤꯕ꯭ꯔ ꯅꯠꯇ꯭ꯔꯒ ꯀꯔꯃꯥꯏꯅ ꯇꯧꯔꯒ ꯊꯥꯕꯤꯕꯅꯣ

ꯑꯣ ꯑꯗꯨꯗꯤ ꯑꯗꯨꯗꯤ ꯕ꯭ꯔꯗꯔ ꯍꯣꯏꯒꯤꯁꯦ ꯋꯥꯁꯦ ꯍꯧꯖꯤꯛ ꯐꯥꯎꯕꯒꯤꯗꯤ ꯌꯥꯟꯕꯗ ꯈꯔꯗꯪ ꯈꯤꯇꯪ ꯑꯣꯏꯔꯕꯁꯨ ꯍꯥꯏꯕꯗꯤ ꯌꯥꯡꯈꯩꯃꯨꯛ ꯑꯣꯏꯔꯕꯁꯨ ꯍꯥꯟꯅ ꯂꯩꯅꯤꯡꯕ ꯑꯗꯣ ꯍꯧꯖꯤꯛꯀꯤꯗꯤ ꯑꯗꯨꯒꯨꯝꯕ ꯈꯔ ꯂꯩꯔꯣꯏꯗ꯭ꯔꯣ ꯈꯔ ꯍꯥꯟꯅ ꯌꯥꯟꯊꯣꯛꯑꯒ ꯊꯝꯕ ꯑꯣꯏꯔꯁꯨ ꯑꯗꯣ ꯍꯌꯦꯡ ꯕ꯭ꯔꯗꯔ ꯀꯩꯅꯣ ꯇꯧꯔꯁꯤꯅꯦ ꯑꯗꯣ ꯍꯌꯦꯡ ꯊꯤꯟꯕꯤꯔꯛꯄ ꯌꯥꯕ꯭ꯔꯥ ꯌꯦꯡꯉꯣꯅꯦ ꯍꯥꯏꯕꯗꯤ ꯍꯥꯏꯕꯗꯤ ꯑꯗꯨꯝ ꯍꯧꯖꯤꯛ ꯍꯧꯖꯤꯛ ꯑꯗꯨꯝ ꯁꯤꯖꯤꯟꯅꯒꯗꯧꯕ ꯄꯣꯠꯅꯤꯅ ꯁꯨꯝ ꯇꯞꯅ ꯇꯞꯅ ꯈꯔ ꯈꯔ ꯁꯤꯖꯤꯟꯅꯔꯒ ꯑꯗꯨꯝ ꯍꯧꯗꯣꯛꯄ ꯌꯥꯕ ꯍꯥꯏꯕꯗꯤ ꯅꯨꯃꯤꯠ ꯃꯉꯥꯅꯤꯗꯨꯗꯤ ꯀꯨꯏꯌꯦꯕ ꯑꯗꯨꯅ ꯈꯔ ꯈꯔ ꯄꯥꯝꯕ ꯌꯨꯝ ꯁꯥꯕꯒꯤ ꯃꯊꯛ ꯁꯤꯃꯦꯟ ꯃꯊꯛ ꯍꯩꯕꯒꯤ ꯀꯩꯅꯣ ꯇꯧꯕꯒꯤ ꯉꯥꯛꯄꯒꯤ ꯋꯥꯁꯦ ꯑꯇꯣꯞꯄ ꯋꯥ ꯁꯤꯖꯤꯟꯅꯔꯁꯨ ꯌꯥꯏꯌꯦꯕ ꯑꯗꯨꯗ ꯁꯅꯩꯕꯤꯗꯨꯅ ꯈꯤꯇꯪ ꯀꯟꯕ ꯑꯗꯨꯗꯨꯒꯤ ꯃꯥꯁꯦ ꯃꯥꯅ ꯉꯥꯛꯅꯤꯡꯕ ꯑꯗꯨꯒꯤ

ꯍꯣꯏ ꯈꯔꯗꯣ ꯑꯩ ꯑꯦꯗ꯭ꯔꯦꯁꯇꯣ ꯊꯥꯖꯔꯛꯑꯒꯦꯀꯣ ꯑꯗꯨꯗ ꯈꯔꯗꯣ ꯍꯥꯟꯅ ꯑꯃꯨꯛꯇ ꯊꯤꯟꯕꯤꯔꯛꯑꯣ ꯍꯣꯏ ꯑꯗꯨꯗꯤ ꯊꯥꯖꯔꯛꯑꯒꯦꯀꯣ ꯕ꯭ꯔꯗꯔ ꯑꯦꯗ꯭ꯔꯦꯁꯇꯣ ꯍꯣꯏ ꯊꯝꯃꯦ ꯊꯝꯃꯦ